ꯂꯝ ꯀꯣꯏꯕ ꯑꯃꯒ ꯂꯣꯏꯅꯅ ꯑꯩꯒ ꯊꯦꯡꯅꯈꯤꯕ ꯇꯣꯞ ꯇꯣꯞꯄ ꯑꯦꯛꯁꯄꯔꯦꯟꯁ ꯑꯃꯈꯛ ꯐꯣꯡꯗꯣꯛꯎ ꯍꯥꯏꯔꯒꯗꯤ ꯃꯥ ꯑꯩ ꯃꯅꯤꯄꯨꯔꯤꯒꯤ ꯑꯣꯏꯅ ꯑꯩꯅ ꯈꯪꯗꯕ ꯀꯌꯥ ꯑꯃꯁꯨ ꯃꯍꯥꯛꯅ ꯀꯣꯏꯁꯟ ꯇꯧꯔꯛꯈꯤ ꯑꯗꯨꯅ ꯃꯥꯒꯤ ꯋꯥꯔꯤꯁꯨ ꯑꯩꯒꯤ ꯋꯥꯔꯤꯁꯨ ꯃꯐꯝ ꯃꯐꯝ ꯆꯠꯂꯨꯕꯒꯤ ꯋꯥꯔꯤ ꯃꯌꯥꯝ ꯑꯃꯁꯨ ꯅꯨꯡꯉꯥꯏꯅ ꯁꯤꯌꯥꯔ ꯇꯧꯅꯗꯨꯅ ꯑꯩꯅ ꯃꯅꯤꯄꯨꯔꯤꯒꯤ ꯋꯥꯔꯤ ꯀꯌꯥ ꯑꯃꯁꯨ ꯃꯉꯣꯟꯗ ꯂꯤꯗꯨꯅ ꯃꯐꯝ ꯀꯌꯥ ꯑꯃꯁꯨ ꯐꯖꯕ ꯃꯐꯝ ꯀꯌꯥ ꯑꯃꯁꯨ ꯃꯉꯣꯟꯗ ꯎꯠꯇꯨꯅ ꯃꯐꯝ ꯀꯌꯥ ꯑꯃ ꯎꯠꯇꯨꯅ ꯃꯉꯣꯟꯗ ꯇꯥꯛꯄꯤ ꯂꯝ ꯀꯣꯏꯕꯁꯤꯡ ꯑꯁꯤꯗꯒꯤ ꯑꯩꯅ ꯃꯐꯝꯒꯤ ꯃꯄꯥꯟꯗ ꯂꯩꯕ ꯑꯅꯧꯕ ꯃꯐꯝꯁꯤꯡꯒꯤ ꯃꯔꯝꯗ ꯑꯩꯅ ꯈꯪꯕ ꯉꯝꯈꯤ ꯑꯗꯨꯗꯤ ꯃꯍꯥꯛꯇꯤ ꯂꯝ ꯀꯣꯏꯕꯅꯤꯅ ꯃꯐꯝ ꯃꯐꯝ ꯀꯌꯥ ꯑꯃ ꯆꯠꯂꯨꯕꯅꯤꯅ ꯃꯍꯥꯛꯅ ꯆꯠꯂꯨꯕ ꯃꯐꯝ ꯈꯨꯗꯤꯡꯃꯛꯀꯤ ꯑꯦꯛꯁꯄꯤꯔꯦꯟꯁ ꯃꯌꯥꯝ ꯑꯃ ꯑꯩꯉꯣꯟꯗ ꯂꯤꯕꯤꯔꯝꯏ ꯍꯥꯏꯕꯤꯔꯝꯏ ꯐꯖꯕ ꯀꯌꯥ ꯑꯃ ꯑꯩꯉꯣꯟꯗ ꯄꯤꯔꯝꯏ ꯃꯍꯥꯛꯅ ꯑꯁꯤꯅ ꯆꯤꯡꯕꯁꯤꯡ ꯑꯁꯤꯅꯤ